ꯍꯜꯂꯣ ꯚꯥꯏ ꯊꯧꯕꯥꯜꯒꯤ ꯎꯁꯥ ꯍꯣꯜꯗꯣ ꯑꯗꯨꯗ ꯐꯤꯂꯝ ꯑꯅꯧꯕ ꯑꯃ ꯀꯥꯞꯄꯦ ꯍꯥꯏꯌꯦꯕ ꯑꯗꯣ ꯊꯦꯡꯅꯗꯕꯁꯨ ꯀꯨꯏꯔꯕꯅꯤꯅ ꯑꯗꯨ ꯌꯦꯡꯕ ꯆꯠꯂꯨꯁꯤꯔꯥ ꯍꯣꯏ ꯄꯨꯡ ꯀꯌꯥꯗ ꯆꯠꯁꯤꯒꯦ ꯍꯣꯏ ꯌꯥꯏꯌꯦ ꯂꯣꯏꯁꯜꯂꯝꯃꯣ ꯑꯩ ꯑꯗꯨꯝ ꯂꯧꯕ ꯂꯥꯛꯑꯒꯦ ꯑꯗꯨꯗꯤ ꯍꯣꯏ ꯑꯗꯨꯝ ꯄꯨꯡ ꯑꯍꯨꯝ ꯃꯈꯥꯏ ꯑꯗꯥꯏꯗ ꯂꯥꯛꯑꯒꯦ ꯅꯪ ꯑꯗꯨꯝ ꯂꯣꯏꯁꯜꯂꯒ ꯉꯥꯏ ꯂꯩꯔꯝꯂꯣ ꯍꯣꯏ ꯍꯣꯏ ꯑꯩꯒ ꯑꯗꯨꯝ ꯑꯩꯈꯣꯏ ꯁ꯭ꯋꯥꯏ ꯏꯃꯥꯟꯅꯕꯤ ꯑꯃꯅꯤꯒ ꯂꯥꯛꯑꯒꯦ